ꯁꯤꯁꯦ ꯅꯣꯏꯒꯤ ꯀꯦꯞ ꯁꯔꯚꯤꯁ ꯇꯧꯕ ꯑꯦꯖꯦꯟꯠꯗꯣ ꯑꯣꯏꯗꯣꯏꯅꯤꯀꯣ ꯉꯁꯥꯏ ꯑꯩꯅ ꯄꯨꯡ ꯅꯤꯄꯥꯟ ꯃꯈꯥꯏꯗ ꯑꯩ ꯑꯣꯐꯤꯁꯀꯤ ꯏꯟꯇꯔꯚꯤꯌꯨ ꯑꯃ ꯌꯥꯎ ꯆꯠꯀꯦꯅ ꯀꯦꯞ ꯁꯔꯚꯤꯁꯀꯤ ꯕꯨꯛ ꯇꯧꯈꯤꯕꯅꯦꯕꯀꯣ ꯑꯗꯣ ꯃꯣꯏ ꯀꯩꯅꯣꯁꯤ ꯀꯦꯞꯁꯤ ꯍꯧꯖꯤꯛꯐꯥꯎꯕ ꯂꯥꯛꯅꯥꯏꯗ꯭ꯔꯦꯕ ꯑꯩ ꯃꯇꯝꯁꯦ ꯈꯤꯇꯪ ꯊꯦꯡꯖꯜꯂꯛꯑꯦ ꯑꯗꯨꯅ ꯑꯩ ꯉꯁꯥꯏ ꯕꯨꯛ ꯇꯧꯈꯤꯕꯗꯣ ꯍꯧꯖꯤꯛ ꯀꯦꯟꯁꯦꯜ ꯇꯧꯔꯒꯦ